ꯑꯩꯅ ꯐ꯭ꯂꯤꯞꯀꯥꯔꯠꯇꯒꯤ ꯍꯦꯠꯐꯣꯟ ꯖꯦ ꯕꯤ ꯑꯦꯜꯒꯤ ꯑꯃꯈꯛ ꯂꯧꯖꯩ ꯄ꯭ꯔꯥꯏꯖꯇꯣ ꯌꯥꯝ ꯊꯤꯅ ꯍꯥꯏꯂꯤ ꯑꯣꯏꯌꯦ ꯄ꯭ꯔꯥꯏꯖ ꯄꯤꯔꯤꯕ ꯄ꯭ꯔꯥꯏꯖꯇꯨꯒ ꯁꯤꯖꯤꯟꯅꯕꯗ ꯅꯨꯡꯉꯥꯏꯕꯗꯨꯒ ꯄ꯭ꯔꯥꯏꯖꯇꯨꯅ ꯍꯦꯜꯂꯦ ꯑꯗꯨꯒ ꯁꯤꯖꯤꯟꯅꯕꯗꯗꯤ ꯅꯨꯡꯉꯥꯏꯕ ꯈꯤꯇꯪ ꯋꯥꯠꯂꯦ ꯁꯥꯎꯟ ꯀ꯭ꯋꯥꯂꯤꯇꯤꯗꯣ ꯖꯦ ꯕꯤ ꯑꯦꯜ ꯑꯣꯏꯔꯒꯗꯤ ꯌꯥꯝ ꯊꯤꯅ ꯅꯨꯡꯉꯥꯏꯒꯗꯧꯅꯤ ꯑꯗꯨꯕꯨ ꯄꯤꯔꯤꯕ ꯄ꯭ꯔꯥꯏꯖꯇꯨꯒ ꯑꯇꯣꯞꯄ ꯅꯣꯏꯁꯀꯨꯝꯕ ꯚꯣꯠꯀꯨꯝꯕ ꯀꯝꯄꯦꯔꯤꯖꯟ ꯌꯦꯡꯕ ꯀꯥꯟꯗ ꯖꯦ ꯕꯤ ꯑꯦꯜꯗꯤ ꯄ꯭ꯔꯥꯏꯖꯇꯣ ꯌꯥꯝ ꯊꯤꯅ ꯋꯥꯡꯉꯤ ꯑꯗꯨꯕꯨ ꯃꯥꯒꯤ ꯁꯥꯎꯟ ꯀ꯭ꯋꯥꯂꯤꯇꯤꯗꯣ ꯃꯥꯒꯤ ꯄ꯭ꯔꯥꯏꯖꯇꯨꯒ ꯌꯦꯡꯅꯔꯨꯔꯒꯗꯤ ꯌꯥꯝ ꯊꯤꯅ ꯅꯦꯝꯃꯤ ꯑꯇꯣꯞꯄꯒꯤ ꯖꯦ ꯕꯤ ꯑꯦꯜꯒꯤ ꯑꯣꯏꯅ ꯈꯨꯗꯝ ꯑꯣꯏꯅ ꯐꯣꯔ ꯑꯦꯛꯖꯥꯝꯄꯜ ꯂꯤꯁꯤꯡ ꯃꯉꯥ ꯄꯤꯕꯗꯣ ꯑꯃ ꯕꯦꯁ ꯍꯥꯏꯔꯣꯅꯦ ꯕꯦꯁꯇ ꯂꯤꯁꯤꯡ ꯑꯍꯨꯝ ꯄꯤꯕ ꯑꯗꯨꯒꯤ ꯄꯣꯠꯇꯨꯅ ꯍꯦꯟꯅ ꯅꯨꯡꯉꯥꯏꯕ ꯍꯦꯜꯂꯦ ꯂꯤꯁꯤꯡ ꯃꯉꯥꯗꯨꯒꯤ ꯀꯝꯄꯦꯔꯤꯖꯟꯗꯤ ꯄꯩꯁꯥꯗꯨꯗꯤ ꯖꯦ ꯕꯤ ꯑꯦꯜꯅ ꯄꯣꯠꯀꯤ ꯄꯩꯁꯥꯗꯨꯗꯤ ꯆꯥꯎꯋꯤ ꯑꯗꯨꯕꯨ ꯀꯝꯄꯦꯔꯤꯖꯟꯗ ꯀ꯭ꯋꯥꯂꯤꯇꯤꯗꯨꯗꯤ ꯄ꯭ꯔꯗꯛ ꯄꯣꯠꯇꯨꯒꯤ ꯄ꯭ꯔꯗꯛꯇꯨꯒꯤ ꯀ꯭ꯋꯥꯂꯤꯇꯤꯗꯨꯗꯤ ꯑꯃꯨꯛꯀ ꯕꯦꯁꯀꯨꯝꯕꯅ ꯍꯦꯜꯂꯦ ꯚꯣꯠꯀꯨꯝꯕꯅ ꯍꯦꯜꯂꯦ ꯅꯣꯏꯖꯀꯨꯝꯕꯅ ꯍꯦꯜꯂꯛꯑꯦꯕ ꯑꯗꯨ ꯖꯦ ꯕꯤ ꯑꯦꯜꯒꯤꯁꯦ ꯈꯔ ꯅꯨꯡꯉꯥꯏꯕ ꯈꯔ ꯁꯤꯖꯤꯟꯅꯕꯗ ꯄꯣꯠꯇꯨ ꯂꯩꯕ ꯃꯇꯝꯗ ꯄꯩꯁꯥꯗꯣ ꯌꯥꯝ ꯆꯥꯎꯔꯦ ꯑꯗꯨꯅ ꯁꯤꯖꯤꯟꯅꯕ ꯃꯇꯝꯗ ꯂꯩꯕ ꯃꯇꯝꯗ ꯀꯁꯇꯝꯃꯔ ꯋꯥꯠꯀꯅꯤ ꯑꯗꯨꯅꯤ ꯍꯥꯏꯅꯤꯡꯉꯤ ꯊꯦꯡꯀ꯭ꯌꯨ